ꯑꯩ ꯐꯨꯠꯕꯣꯜ ꯁꯥꯟꯅꯕ ꯑꯁꯤ ꯌꯥꯝꯅ ꯄꯥꯝꯖꯩ ꯑꯃꯁꯨꯡ ꯐꯨꯠꯕꯣꯜ ꯁꯥꯟꯅꯕꯁꯤ ꯑꯩ ꯑꯗꯨꯝ ꯈꯔ ꯍꯩ ꯐꯨꯠꯕꯣꯜ ꯁꯥꯟꯅꯕꯁꯤ ꯑꯩ ꯄꯤꯛꯂꯤꯉꯩꯗꯒꯤ ꯍꯧꯅ ꯐꯨꯠꯕꯣꯜ ꯂꯩꯇꯕꯗꯒꯤ ꯅꯣꯕꯥꯞ ꯀꯥꯎꯔꯒ ꯑꯗꯨꯝ ꯁꯥꯟꯅꯔꯛꯏ ꯑꯃꯁꯨꯡ ꯑꯩꯈꯣꯏꯒꯤ ꯐꯨꯠꯕꯣꯜ ꯁꯥꯟꯅꯕ ꯑꯁꯤ ꯑꯩꯅ ꯌꯥꯝꯅ ꯄꯥꯝꯖꯕ ꯃꯈꯜ ꯑꯃꯅꯤ